ꯈꯨꯡꯒꯪꯒꯤ ꯃꯐꯃꯁꯤꯡꯗ ꯆꯠꯅꯕꯤ ꯑꯣꯏꯅ ꯁꯥꯟꯅꯔꯤꯁꯦ ꯍꯧꯖꯤꯛ ꯍꯧꯖꯤꯛ ꯁꯒꯣꯜ ꯀꯥꯡꯖꯩ ꯑꯗꯒꯤ ꯃꯨꯛꯅꯥ ꯀꯥꯡꯖꯩ ꯑꯗꯒꯤ ꯀꯥꯡ ꯑꯗꯒꯤ ꯑꯇꯣꯞꯄ ꯃꯈꯜ ꯑꯇꯩꯁꯨ ꯃꯌꯥꯝ ꯂꯩꯔꯤ